ꯑꯩꯒꯤ ꯄꯨꯟꯁꯤꯒꯤ ꯈ꯭ꯋꯥꯏꯗꯒꯤ ꯅꯨꯡꯉꯥꯏꯕ ꯅꯨꯡꯉꯥꯏ ꯌꯥꯏꯐꯕ ꯍꯧꯗꯣꯛꯄ ꯃꯇꯥꯡ ꯍꯥꯏꯔꯒꯗꯤ ꯑꯩꯅ ꯍꯥꯏꯗꯤ ꯊꯥꯒꯗꯧꯔꯤ ꯑꯦꯛꯖꯥꯝꯁꯤꯡ ꯑꯁꯤꯅꯁꯨ ꯑꯩꯒꯤ ꯄꯨꯟꯁꯤꯒꯤ ꯐꯤꯔꯦꯞ ꯍꯥꯏꯕꯗꯨ ꯂꯦꯞꯀꯥꯗꯧꯔꯤꯅꯤ ꯃꯇꯥꯡ ꯑꯁꯤꯗ ꯑꯩꯒꯤ ꯆꯠꯂꯝꯗꯥꯏꯒꯤ ꯃꯇꯝꯗꯁꯨ ꯂꯥꯏ ꯇꯤꯟ ꯏꯁꯣꯔ ꯄꯨꯝꯅꯃꯛꯄꯨ ꯈꯨꯔꯨꯝꯖꯗꯨꯅ ꯂꯩꯔꯤꯕ ꯏꯃꯨꯡ ꯃꯅꯨꯡꯒꯤ ꯑꯍꯜ ꯂꯃꯜ ꯈꯨꯗꯤꯡꯃꯛꯄꯨꯁꯨ ꯅꯨꯡꯁꯤꯅ ꯈꯨꯔꯨꯝꯖꯗꯨꯅ ꯑꯩꯅ ꯆꯠꯇꯣꯔꯤꯕ ꯊꯕꯛꯁꯤꯡ ꯑꯁꯤꯗ ꯃꯪꯒꯣꯜ ꯑꯁꯤꯔꯕꯥꯠ ꯄꯤꯅꯉꯥꯏꯗꯃꯛꯇ ꯍꯣꯠꯅꯗꯨꯅ ꯑꯩꯒꯤ ꯄꯨꯟꯁꯤꯗ ꯅꯨꯡꯉꯥꯏꯕ ꯌꯥꯏꯐꯕ ꯍꯧꯗꯣꯛꯆꯒꯦ ꯍꯥꯏꯗꯅ ꯍꯣꯠꯅꯖꯈꯤ